ꯑꯩꯒꯤ ꯏꯪꯈꯣꯜꯗ ꯊꯥꯈꯤꯕ ꯄꯥꯝꯕꯤꯁꯤꯡ ꯑꯃꯗꯁꯨꯡ ꯎꯁꯤꯡ ꯎꯕꯗ ꯑꯩ ꯑꯗꯨꯛꯀꯤ ꯃꯇꯤꯛ ꯅꯨꯡꯉꯥꯏꯖꯩ ꯃꯔꯝꯗꯤ ꯄꯥꯝꯕꯤꯁꯤꯡꯗꯨꯗ ꯄꯥꯜꯂꯛꯏꯕ ꯃꯍꯩꯁꯤꯡꯁꯦ ꯍꯥꯏꯗꯤ ꯍꯤꯗꯥꯛ ꯀꯥꯞꯇꯅ ꯑꯩꯅ ꯏꯁꯥꯅ ꯁꯦꯝꯖꯔꯒ ꯄꯥꯜꯂꯛꯄꯅꯤꯅ ꯑꯉꯥꯡꯁꯤꯡꯗ ꯄꯤꯖꯕꯗꯁꯨ ꯍꯛꯆꯥꯡ ꯐꯔꯦ ꯑꯗꯨꯒ ꯎꯁꯤꯡꯁꯦ ꯑꯁꯤꯅ ꯍꯌꯦꯡ ꯆꯥꯎꯔꯛꯄ ꯃꯇꯝꯗ ꯃꯣꯏꯒꯤ ꯀꯥꯟꯅꯕ ꯃꯌꯥꯝ ꯑꯃꯁꯨ ꯂꯩꯍꯧꯗꯧꯕ ꯖꯦꯅꯔꯦꯁꯟꯁꯤꯡꯗ ꯀꯥꯟꯅꯕ ꯄꯤꯅꯤ